ꯃꯅꯤꯄꯨꯔꯤ ꯂꯣꯟꯁꯤ ꯑꯅꯝꯕꯅ ꯃꯅꯤꯄꯨꯔ ꯃꯅꯨꯡꯗꯗꯤ ꯂꯣꯏꯅ ꯁꯤꯖꯤꯟꯅꯩ ꯑꯗꯨꯒ ꯑꯩꯈꯣꯏꯒꯤ ꯑꯥꯎꯠꯁꯥꯏꯠ ꯃꯅꯤꯄꯨꯔꯒꯤ ꯑꯥꯎꯠꯁꯥꯏꯠꯇꯗꯤ ꯃꯅꯤꯄꯨꯔꯁꯦ ꯁꯤꯖꯤꯟꯅꯗ꯭ꯔꯦ ꯀꯩꯒꯨꯝꯕ ꯃꯅꯤꯄꯨꯔꯤ ꯃꯆꯥ ꯑꯣꯏꯔꯒꯁꯨ ꯃꯅꯤꯄꯨꯔ ꯂꯣꯟ ꯂꯣꯟꯗꯕ ꯍꯤꯟꯗꯤꯒꯨꯝꯕ ꯏꯪꯂꯤꯁꯀꯨꯝꯕꯅ ꯃꯐꯝ ꯃꯐꯝꯗꯨꯒꯤ ꯆꯠꯅꯕꯤꯗꯨꯒꯤ ꯃꯇꯨꯡ ꯏꯟꯅ ꯃꯅꯤꯄꯨꯔꯁꯤ ꯃꯥꯡꯈꯤꯕ ꯃꯥꯅ ꯂꯩꯔꯤ ꯂꯩꯔꯤꯕ ꯃꯐꯝꯗꯨꯒꯤ ꯃꯇꯨꯡ ꯏꯟꯅ ꯃꯅꯤꯄꯨꯔꯁꯤ ꯂꯣꯟꯗ꯭ꯔꯕꯅꯤꯅ ꯃꯁꯥꯒꯤ ꯃꯔꯣꯟꯕꯨ ꯀꯥꯎꯕ ꯍꯥꯏꯕꯗꯨ ꯑꯣꯏꯔꯦ